ꯑꯣ ꯑꯣ ꯑꯣ ꯏꯆꯦ ꯀꯔꯤ ꯂꯩꯔꯒꯦ ꯑꯧ ꯍꯥꯡꯉꯤꯌꯦ ꯍꯥꯡꯉꯤꯌꯦ ꯀꯗꯥꯏ ꯆꯠꯂꯨꯕꯅꯣ ꯌꯥꯝ ꯂꯥꯡꯕ ꯃꯥꯜꯂꯤꯗ ꯑꯣ ꯌꯥꯝ ꯀꯣꯏꯊꯔꯦ ꯑꯣ ꯑꯩ ꯅꯤꯡꯁꯤꯡꯂꯛꯏꯁꯤ ꯕꯣꯔꯥ ꯆꯥꯅꯤꯡꯕꯒꯤ ꯑꯣꯏꯔꯝꯒꯅꯤ ꯑꯁ ꯕꯣꯔꯥ ꯃꯈꯜ ꯂꯣꯏ ꯁꯨꯅ ꯐꯪꯉꯤ ꯊꯔꯣꯏ ꯕꯣꯔꯥꯁꯨ ꯂꯩ ꯅꯥꯀꯨꯞꯄꯤ ꯕꯣꯔꯥ ꯂꯩ ꯑꯥꯂꯨ ꯕꯣꯔꯥ ꯂꯩ ꯈꯖꯤꯡ ꯕꯣꯔꯥ ꯂꯩ ꯈꯥꯃꯦꯟ ꯕꯣꯔꯥ ꯂꯩ ꯏꯆꯦꯅ ꯆꯥꯅꯤꯡꯕꯈꯩ ꯂꯣꯏ ꯍꯥꯏꯔꯛꯑꯣ ꯅꯅꯥꯎ ꯑꯗꯨꯝ ꯂꯣꯏ ꯔꯦꯗꯤ ꯊꯝꯖꯔꯝꯃꯒꯦ

ꯑꯧ ꯑꯧ ꯍꯣꯏ ꯏꯆꯦ ꯍꯣꯏ ꯏꯆꯦ ꯍꯣꯏ ꯑꯗꯨꯝ ꯌꯧꯁꯤꯟꯕꯤꯔꯛꯑꯣ ꯏꯆꯦ ꯍꯣꯏꯅ ꯑꯄꯥꯝꯕꯈꯩꯗꯨ ꯑꯩ ꯐꯣꯡ ꯐꯣꯡ ꯁꯥꯕ ꯔꯦꯗꯤꯗ ꯑꯗꯨꯝ ꯊꯝꯖꯔꯝꯃꯒꯦ ꯑꯧ ꯑꯧ ꯇꯧꯕꯤꯔꯣ ꯇꯧꯕꯤꯔꯣ ꯍꯣꯏ ꯏꯆꯦ ꯑꯧ